ꯆꯥꯔꯦ ꯀꯔꯤꯒꯤ ꯃꯇꯥꯡꯗ

ꯍꯣꯏ ꯃꯩꯒꯤ ꯃꯇꯥꯡꯗ ꯉꯥꯡꯅꯔꯗꯤ ꯑꯩꯗꯤ ꯑꯩꯌꯥ ꯋꯥꯏꯌꯦꯗ ꯅꯨꯡꯁꯤꯠ ꯅꯨꯡꯁꯤꯠ ꯍꯦꯛ ꯅꯨꯡꯁꯤꯠ ꯍꯦꯛ ꯁꯤꯠꯄ ꯍꯦꯛ ꯃꯨꯠꯂꯦꯅꯦ ꯑꯗꯨꯒꯤ ꯃꯇꯥꯡꯗ ꯏꯕꯥꯟꯅꯤ ꯉꯥꯡꯅꯧꯋꯣ ꯍꯥꯏꯕ꯭ꯔꯥ ꯑꯗꯨ ꯑꯩꯗꯨ ꯇꯁꯦꯡꯕꯀꯣ ꯃꯩꯁꯦ ꯀꯔꯤ ꯎꯄꯥꯏ ꯂꯩ ꯍꯣꯏꯅꯦꯀꯣ ꯍꯣꯏ ꯑꯩꯈꯣꯏꯁꯨ ꯑꯗꯨꯃꯥꯏꯅ ꯇꯧꯋꯦ ꯃꯩ ꯂꯥꯛꯇꯕ ꯍꯥꯏꯕꯁꯦ ꯊꯕꯛ ꯌꯥꯝ ꯑꯦꯐꯦꯛ ꯇꯧꯋꯦ ꯋꯣꯔꯛ ꯐ꯭ꯔꯣꯝ ꯍꯣꯝ ꯇꯧꯕ ꯃꯤꯁꯨ ꯌꯥꯗ꯭ꯔꯦ ꯇꯧꯕ ꯃꯤꯒꯤꯗꯃꯛꯇꯤ ꯅꯨꯡꯉꯥꯏꯔꯝꯃꯅꯤ ꯅꯣꯏꯁ ꯄꯨꯂꯨꯁꯟꯒꯤꯗꯤ ꯐꯔꯦ ꯑꯗꯨꯕꯨ ꯑꯁꯤꯗꯤ ꯎꯄꯥꯏ ꯂꯩꯇꯦ ꯑꯩꯈꯣꯏꯁꯦ ꯀꯔꯝ ꯍꯥꯏꯅ ꯁꯤ ꯐꯒꯠꯅꯤꯡꯉꯥꯏ ꯇꯧꯁꯤꯔꯥ ꯍꯥꯏꯕ ꯆꯠꯁꯤꯔꯣ

ꯑꯗꯨꯅꯦ ꯑꯗꯨ ꯑꯗꯨꯅꯦ ꯑꯩꯈꯣꯏꯒꯤ ꯇ꯭ꯋꯦꯟꯇꯤ ꯋꯥꯟ ꯁ꯭ꯇꯥꯐꯁꯦ ꯑꯁꯤ ꯀꯣꯝꯄ꯭ꯂꯦꯟ ꯇꯧꯗ꯭ꯔꯗꯤ ꯌꯥꯔꯣꯏ ꯎꯝ ꯅꯪ ꯆꯥꯛ ꯆꯗ꯭ꯔꯤꯕ ꯃꯥꯂꯂꯦ ꯆꯥꯛ ꯏꯟꯁꯥꯡ ꯊꯣꯡꯕ ꯉꯥꯛꯇ ꯈꯥꯏꯈ꯭ꯔꯦ ꯑꯩꯈꯣꯏꯗꯤ ꯑꯦ ꯑꯩꯈꯣꯏꯒꯤ ꯂꯥꯏꯟꯁꯨ ꯃꯨꯠꯈ꯭ꯔꯦ ꯑꯗꯨ ꯑꯩꯈꯣꯏꯗꯤ ꯉꯁꯥꯏ ꯉꯜꯂꯤꯉꯩꯗ ꯆꯥꯛ ꯊꯣꯛꯈ꯭ꯔꯦ ꯑꯗꯨꯒꯤ ꯆꯥꯔꯦ ꯑꯗꯨꯕꯨ ꯑꯉꯥꯡꯃꯈꯩ ꯂꯥꯏꯔꯤꯛ ꯄꯥꯕꯗꯤ ꯌꯥꯗ꯭ꯔꯦꯅꯦ ꯍꯣꯏ ꯈꯔ ꯀꯣꯝꯄ꯭ꯂꯦꯟ ꯊꯥꯗꯗ꯭ꯔꯗꯤ ꯑꯗꯨ ꯅꯨꯄꯤꯗꯨ ꯄꯩꯁꯥ ꯆꯥꯔ ꯆꯥꯔꯒ ꯌꯥꯔꯔꯣꯏ ꯍꯣꯏ ꯑꯩꯒꯤꯗꯣꯀꯣ ꯐꯥꯔꯦ ꯍꯣꯏ ꯍꯣꯏ